ꯍꯂꯣ ꯍꯜꯂꯣ ꯇꯥꯕ꯭ꯔꯣ ꯁꯤ ꯀꯔꯤ ꯒꯥꯔꯤ ꯊꯧꯕ ꯃꯤꯔꯣ ꯀꯔꯤ ꯒꯥꯔꯤꯅꯣ ꯊꯧꯕꯤꯔꯤꯁꯤ ꯑꯗꯨ ꯑꯩꯁꯦ ꯔꯤꯖꯥꯞ ꯆꯠꯀꯦ ꯇꯧꯕꯅꯦꯕ ꯀꯣ ꯃꯐꯝꯗꯤ ꯈꯔ ꯌꯥꯝꯃꯦꯕ ꯑꯗꯨ ꯒꯥꯔꯤꯁꯦ ꯁꯤꯗꯒꯤꯅ ꯏꯝꯐꯥꯜꯗꯒꯤ ꯊꯧꯕꯥꯜ ꯌꯧꯕꯗ ꯔꯤꯖꯥꯞꯁꯤ ꯀꯌꯥ ꯂꯧꯒꯦ ꯃꯤꯗꯤ ꯃꯤ ꯑꯟꯤ ꯈꯛꯇꯅꯦ ꯊꯕꯛ ꯑꯃ ꯂꯤꯁꯤꯡ ꯑꯅꯤꯁꯦ ꯉꯥꯏꯕꯤꯗꯔꯥ ꯉꯥꯏꯗꯕꯤꯗꯔꯥ ꯑꯞ ꯗꯥꯎꯟꯗ ꯑꯩꯈꯣꯏ ꯊꯕꯛ ꯌꯦꯡꯕ ꯆꯠꯀꯦ ꯇꯧꯕꯅꯦꯕꯀꯣ ꯑꯗꯨꯒꯤꯅꯤꯗ ꯉꯥꯏꯕ ꯍꯥꯏꯁꯦ ꯌꯥꯝꯅꯗꯤ ꯀꯨꯏꯔꯣꯏꯕ ꯌꯥꯝꯃꯦ ꯃꯐꯝꯁꯦ ꯖꯤꯔꯤꯒꯨꯝꯕꯒꯗꯤ ꯆꯠꯄ ꯌꯥꯒꯗ꯭ꯔꯣ ꯑꯩꯈꯣꯏꯁꯦ ꯃꯩꯒꯤ ꯑꯗ ꯊꯕꯛꯀꯤꯅꯦꯕꯀꯣ ꯑꯗꯨ ꯌꯦꯡꯁꯟꯕ ꯆꯠꯀꯗꯝꯃꯦꯕ ꯃꯐꯝ ꯑꯔꯥꯞ ꯑꯔꯥꯞꯄꯅꯦꯕ ꯍꯥꯟꯅ ꯌꯦꯡꯕ ꯆꯠꯄꯩ ꯋꯥꯅꯤꯗ ꯑꯁꯣꯝꯅ ꯃꯇꯦꯡ ꯈꯔ ꯄꯥꯡꯕꯤꯔꯣ ꯑꯗꯨ ꯄꯩꯁꯥꯗꯨꯁꯨ ꯈꯔ ꯇꯥꯕꯤꯌꯨꯅꯦꯀꯣ ꯃꯐꯝꯗꯤ ꯌꯥꯝꯝꯦꯕꯀꯣ ꯆꯠꯀꯗꯕꯁꯤ ꯎꯝ ꯎꯝ ꯎꯝ ꯑꯗꯨ ꯄꯩꯁꯥꯁꯤ ꯄꯨꯡꯂꯣꯏ ꯆꯠꯄ ꯄꯨꯡꯂꯣꯏ ꯂꯣꯏꯔꯀꯥꯟꯗ ꯂꯧꯅꯕ ꯌꯥꯕ꯭ꯔꯥ ꯅꯠꯇ꯭ꯔꯒ ꯂꯝ ꯈꯨꯗꯤꯡꯒꯤ ꯑꯗꯨꯝ ꯄꯩꯁꯥꯁꯤ ꯄꯤꯒꯗ꯭ꯔꯥ ꯎꯝ ꯍꯣꯏ ꯍꯣꯏ ꯑꯗꯨꯗꯤ ꯍꯧꯖꯤꯛ ꯆꯠꯇꯣꯏꯁꯤ ꯑꯍꯥꯟꯕꯗ ꯑꯔꯥꯞ ꯑꯔꯥꯞꯄꯁꯦ ꯍꯥꯟꯅ ꯆꯠꯊꯣꯛꯁꯤꯔꯥ ꯑꯔꯥꯞꯄꯁꯦ ꯍꯥꯟꯅ ꯆꯠꯊꯣꯛꯑꯁꯦ ꯑꯗꯨꯅ ꯐꯔꯅꯤ ꯖꯤꯔꯤ ꯍꯥꯟꯅ ꯆꯠꯂꯁꯦ ꯑꯗꯨꯒ ꯎꯔꯈꯨꯜ ꯃꯐꯝꯁꯤ ꯌꯥꯝ ꯌꯥꯝꯕꯅꯦꯕꯀꯣ ꯎꯈ꯭ꯔꯨꯜ ꯖꯤꯔꯤ ꯑꯗꯒꯤ ꯂꯣꯛꯇꯥꯛ ꯃꯣꯏꯔꯥꯡ ꯂꯣꯛꯇꯥꯛꯇꯣ ꯑꯗꯨ ꯀꯩꯀꯩ ꯂꯝꯅꯣ ꯌꯥꯝ ꯌꯥꯝꯕꯅꯦ ꯑꯗꯨ ꯊꯥꯎꯁꯤ ꯊꯥꯎꯁꯤ ꯖꯤꯔꯤ ꯌꯧꯕꯗ ꯊꯥꯎꯁꯤ ꯂꯨꯄꯥ ꯀꯌꯥꯃꯨꯛꯀꯤ ꯍꯥꯜꯂ ꯌꯥꯅꯤ ꯌꯥꯝꯃꯤꯍꯦ ꯎꯝ ꯎꯝ ꯃꯥꯅꯦ ꯆꯨꯝꯃꯤꯅꯦ ꯑꯗꯨꯁꯨ ꯃꯥꯅꯤ ꯃꯥꯅꯤ ꯑꯗꯨ ꯎꯝ ꯎꯝ ꯑꯗꯨ ꯐꯨꯟ ꯀꯥꯞꯇ꯭ꯔꯁꯨꯅꯦ ꯑꯗꯨꯝ ꯁꯤꯗꯒꯤ ꯑꯗꯨꯝ ꯑꯩꯈꯣꯏ ꯆꯠꯄꯗ ꯑꯗꯨꯝ ꯕꯣꯇꯜꯗꯣ ꯊꯥꯎ ꯕꯣꯇꯜ ꯑꯆꯧꯕꯗꯣ ꯂꯤꯇꯔ ꯃꯉꯥꯃꯨꯛ ꯆꯟꯕꯗꯣ ꯑꯗꯨꯗꯣ ꯂꯤꯇꯔ ꯀꯌꯥꯃꯨꯛ ꯄꯨꯔ ꯌꯥꯅꯤ ꯑꯗꯨꯝ ꯍꯥꯏꯗꯤ ꯑꯣꯏꯜ ꯄꯝ ꯈꯨꯗꯤꯡꯒꯤ ꯈꯥꯝꯅꯗ꯭ꯔꯁꯨ ꯍꯥꯏꯕ ꯎꯝ ꯑꯩꯅ ꯍꯥꯏꯔꯤꯁꯤꯅ ꯃꯇꯝꯁꯨ ꯍꯥꯏꯗꯤ ꯃꯥꯡꯉꯤꯗꯅ ꯑꯗꯨꯝ ꯈꯥꯝꯃꯒ ꯑꯗꯨꯝ ꯂꯩꯕꯗꯣ ꯎꯝ ꯎꯝ ꯎꯝ ꯎꯝ ꯍꯣꯏ ꯑꯗꯨꯁꯨ ꯌꯥꯔꯦ ꯑꯗꯣ ꯀꯥꯁꯨꯝ ꯈꯨꯂꯦꯟ ꯍꯥꯏꯁꯦ ꯀꯌꯥꯝ ꯂꯥꯞꯄꯅꯣ ꯑꯗꯨꯃꯗꯤ ꯑꯩ ꯆꯠꯇ꯭ꯔꯤꯕꯅꯤꯅ ꯈꯪꯗꯦ ꯑꯗꯒꯤ ꯃꯩꯒꯤ ꯍꯥꯏꯔꯛꯑꯦꯕꯀꯣ ꯑꯗꯨꯒꯤ ꯃꯩꯒꯤ ꯀꯔꯤꯗꯧꯋꯣ ꯑꯣꯌꯥꯔ ꯇꯤꯡꯒꯗꯝꯃꯦꯕ ꯂꯥꯞꯄꯖꯥꯠꯅꯣ ꯀꯁꯨꯝ ꯈꯨꯂꯦꯟꯁꯤꯒ ꯖꯤꯔꯤꯁꯤꯒ ꯀꯔꯝꯕꯅ ꯍꯦꯟꯅ ꯂꯥꯞꯄꯖꯥꯠꯅꯣ ꯎꯝ ꯆꯤꯡ ꯃꯥꯟ ꯌꯥꯝ ꯆꯠꯄ ꯖꯤꯔꯤ ꯀꯥꯁꯨꯡ ꯈꯨꯂꯦꯟ ꯍꯥꯏꯁꯦ ꯎꯝ ꯍꯌꯦꯡꯗꯒꯤ ꯍꯦꯛꯇ ꯍꯧꯔꯗꯕꯅꯦ ꯎꯝ ꯑꯗꯨꯝ ꯉꯟꯅ ꯌꯥꯒꯗ꯭ꯔꯥ ꯎꯝ ꯄꯨꯡ ꯃꯉꯥ ꯑꯗ꯭ꯋꯥꯏꯗꯒꯤ ꯑꯗꯨꯝ ꯊꯣꯛꯑꯁꯦ ꯂꯝ ꯂꯥꯞꯄꯅꯤꯅꯕꯀꯣ ꯍꯣꯇꯦꯜꯗ ꯆꯥꯔꯁꯨ ꯌꯥꯏ ꯎꯝ ꯑꯗꯨ ꯖꯟꯖꯥꯟ ꯑꯣꯏꯅꯅꯤꯗ ꯑꯗꯨꯅ ꯍꯣꯇꯦꯜꯗ ꯗꯛ ꯂꯥꯎ ꯆꯥꯒꯤꯕꯅ ꯐꯩꯗ ꯉꯟꯅ ꯑꯗꯨꯝ ꯆꯥꯔꯗꯝꯃꯦ ꯄꯨꯡ ꯃꯥꯄꯟ ꯑꯗ꯭ꯋꯥꯏ ꯑꯗꯣ ꯖꯤꯔꯤ ꯂꯝꯕꯤꯁꯤ ꯀꯔꯝꯕ ꯂꯝꯕꯤꯗꯩ ꯆꯠꯀꯦꯕ ꯎꯝ ꯍꯣꯏ ꯌꯥꯔꯦ ꯑꯗꯨꯗꯤ ꯐꯔꯦ ꯑꯗꯨꯗꯤ ꯑꯗꯨꯝ ꯂꯝ ꯃꯃꯤꯡ ꯀꯥꯎꯈꯤꯕꯩꯅꯦ ꯑꯗꯨ ꯆꯠꯐꯝꯗꯤ ꯑꯗꯨꯝ ꯈꯪꯉꯤꯝꯅꯤꯅ ꯀꯩꯁꯨ ꯀꯥꯏꯗꯦꯕꯀꯣ ꯑꯗꯨꯗꯤ ꯌꯥꯔꯦ ꯑꯗꯨꯗꯤ ꯍꯌꯦꯡꯁꯤ ꯀꯔꯤ ꯄꯨꯡ ꯃꯔꯤ ꯃꯈꯥꯏ ꯇꯥꯕꯒꯤꯗꯣ ꯑꯌꯨꯛꯀꯤ ꯑꯉꯟꯕꯒꯤ ꯑꯗꯨꯏꯗꯨꯗ ꯑꯩ ꯀꯣꯜ ꯇꯧꯖꯔꯛꯑꯒꯦ ꯑꯗꯨ ꯊꯝꯖꯔꯒꯦ